ꯃꯐꯝꯁꯤꯗ ꯌꯥꯝꯅ ꯇꯣꯏꯅ ꯎꯕ ꯐꯪꯕ ꯎꯆꯦꯛꯁꯤꯡꯁꯤ ꯌꯥꯝꯅ ꯃꯈꯜ ꯌꯥꯝꯈ꯭ꯔꯦ ꯃꯗꯨꯗ ꯎꯆꯦꯛ ꯉꯥ ꯆꯥꯕꯤ ꯀꯤꯡ ꯐꯤꯁꯔ ꯁꯤꯒꯨꯝꯕꯁꯦ ꯌꯥꯝꯅ ꯎꯏ ꯑꯗꯨꯒ ꯁꯤꯗ ꯌꯦꯡꯕꯗ ꯃꯣꯏ ꯑꯇꯣꯞꯄ ꯂꯝꯗꯒꯤꯁꯨ ꯀ ꯐꯣꯔꯦꯟ ꯀꯟꯇ꯭ꯔꯤꯗꯒꯤꯁꯨ ꯃꯌꯥꯝ ꯄꯥꯏꯔꯛꯏ ꯁꯤꯖꯟ ꯁꯤꯖꯟꯒꯤ ꯃꯇꯨꯡ ꯏꯟꯅ ꯑꯗꯨꯗ ꯃꯐꯝꯁꯤꯗ ꯎꯆꯦꯛ ꯐꯥꯕ ꯀꯥꯞꯄ ꯑꯗꯨꯒꯨꯝꯕꯁꯨ ꯊꯤꯡꯏ